ꯍꯧꯖꯤꯛ ꯃꯇꯝꯗ ꯑꯩꯈꯣꯏꯒꯤ ꯂꯧꯎ ꯁꯤꯡꯎꯕꯒꯤ ꯀꯩꯅꯣꯁꯤꯗ ꯑꯩꯈꯣꯏꯒꯤ ꯁꯤꯟꯃꯤꯁꯤꯡꯒꯤ ꯋꯦꯖꯦꯁꯁꯦ ꯂꯧꯎ ꯑꯩꯈꯣꯏ ꯂꯧꯔꯣꯛ ꯄꯟꯊꯥꯗꯗꯤ ꯂꯧ ꯂꯤꯡꯕ ꯈꯥꯎꯕ ꯃꯇꯝꯗꯅ ꯂꯨꯄꯥ ꯆꯍꯨꯝꯗꯒꯤꯅ ꯆꯍꯨꯝ ꯌꯥꯡꯈꯩ ꯁꯨꯃꯥꯏꯅ ꯑꯣꯏ ꯑꯗꯨꯒ ꯌꯩꯕ ꯂꯧ ꯂꯧꯈꯠꯄ ꯃꯇꯝꯁꯤꯗꯅ ꯁꯤꯟꯃꯤ ꯑꯃꯒꯤ ꯂꯨꯄꯥ ꯆꯝꯉꯥ ꯆꯥꯇ꯭ꯔꯨꯛ ꯆꯥꯇ꯭ꯔꯦꯠ ꯁꯨꯃꯥꯏꯅ ꯑꯗꯨꯝ ꯄꯤꯅꯩ ꯑꯗꯨꯒ ꯁꯤꯟꯃꯤꯁꯤꯡꯗ ꯈꯨꯗꯣꯡꯆꯥꯗꯕ ꯃꯌꯥꯝ ꯃꯥꯌꯣꯛꯅꯩ ꯍꯧꯖꯤꯛꯇꯤ ꯃꯦꯆꯤꯟꯅ ꯀꯩꯅ ꯁꯤꯜꯂꯛꯄ ꯑꯗꯣ ꯁꯤꯟꯃꯤꯁꯤꯡꯒꯤ ꯊꯕꯛ ꯁꯨꯐꯝ ꯂꯩꯔꯛꯇꯕ ꯀꯌꯥ ꯑꯃ ꯃꯥꯌꯣꯛꯅꯩ